ꯌꯨꯝꯗ ꯑꯩꯅ ꯀꯔꯕꯥꯔ ꯑꯃ ꯇꯧꯏ ꯇꯧꯔꯤꯕ ꯀꯔꯕꯥꯔ ꯑꯁꯤ ꯃꯅꯥ ꯃꯁꯤꯡ ꯌꯣꯟꯕꯒꯤ ꯀꯔꯕꯥꯔꯅꯤ ꯑꯗꯨ ꯑꯩꯅ ꯌꯣꯜꯂꯤꯕ ꯃꯅꯥ ꯃꯁꯤꯡ ꯑꯁꯤ ꯑꯩꯒꯤ ꯈꯨꯡꯒꯪ ꯃꯤꯅ ꯈꯨꯡꯒꯪꯗ ꯂꯩꯔꯤꯕ ꯃꯤ ꯃꯈꯩꯁꯤꯅ ꯌꯥꯝꯅ ꯄꯥꯝꯅ ꯂꯩꯅꯩ ꯑꯗꯨꯒ ꯌꯥꯝ ꯄꯥꯝꯅꯁꯨ ꯆꯥꯅꯩ ꯑꯗꯨꯅ ꯑꯩꯅ ꯇꯧꯔꯤꯕ ꯀꯔꯕꯥꯔ ꯑꯁꯤ ꯑꯩꯒꯤ ꯃꯥꯏ ꯄꯥꯛꯄ ꯀꯔꯕꯥꯔꯅꯤ ꯍꯥꯏꯅꯤꯡꯏ